ꯍꯦꯜꯂꯣ ꯁꯤ ꯁꯥꯔ ꯄ꯭ꯔꯤꯟꯁꯤꯄꯥꯜ ꯅꯠꯇ꯭ꯔꯣ ꯑꯩꯒꯤ ꯏꯅꯥꯅꯨꯄꯤ ꯀ꯭ꯂꯥꯁ ꯁꯤꯛꯁꯇ ꯁꯤꯃꯥ ꯀꯧꯕꯤ ꯑꯃ ꯇꯝꯕꯗꯣ ꯑꯗꯨ ꯐꯦꯚꯔ ꯀꯟꯅ ꯇꯧꯔꯛꯇꯨꯅ ꯍꯣꯁꯄꯤꯇꯥꯜꯗ ꯄꯨꯈꯠꯂꯦꯕ ꯂꯩꯔꯦ ꯑꯗꯨ ꯁꯥꯔꯗꯒꯤ ꯅꯨꯃꯤꯠ ꯃꯉꯥꯅꯤꯒꯤ ꯂꯤꯞ ꯑꯝꯇ ꯂꯧꯖꯒꯦ ꯌꯥꯒꯗ꯭ꯔꯣ ꯀꯟꯅ ꯉꯝꯗ꯭ꯔꯦ ꯑꯗꯨꯝ ꯍꯣꯏ ꯍꯣꯏ ꯂꯥꯛꯍꯜꯂꯒꯦ